ꯈꯪꯗꯕ ꯀꯌꯥ ꯂꯩꯔꯁꯨ ꯅꯟ ꯐꯤꯛꯁꯟꯗ ꯏꯕꯁꯤꯅ ꯍꯦꯟꯅꯁꯨ ꯀꯥꯅꯍꯜꯂꯤ ꯈꯪꯁꯨ ꯈꯪꯍꯜꯂꯤ ꯈꯪꯗꯕ ꯀꯌꯥ ꯑꯃꯁꯨ ꯈꯪꯍꯟꯕ ꯑꯗꯨꯒꯨꯝꯕꯁꯨ ꯑꯣꯏ ꯅꯟ ꯐꯤꯛꯁꯟꯁꯤꯅ ꯈꯪꯗꯕ ꯂꯩꯔꯤꯕ ꯑꯉꯥꯡ ꯀꯌꯥ ꯑꯍꯟ ꯀꯌꯥ ꯂꯩꯔꯝꯕ ꯃꯌꯥꯝꯁꯨ ꯅꯟ ꯐꯤꯛꯁꯟꯁꯤꯗ ꯏꯕꯁꯤꯅ ꯍꯦꯟꯅꯁꯨ ꯃꯣꯏꯅ ꯈꯪꯗꯕ ꯂꯩꯔꯝꯃꯁꯨ ꯒ꯭ꯌꯥꯟꯁꯨ ꯇꯥꯍꯜꯂꯤ ꯑꯗꯨꯛꯀꯤ ꯃꯇꯤꯛ ꯄꯥꯕꯁꯨ ꯅꯨꯡꯉꯥꯏꯍꯜꯂꯤ ꯅꯟ ꯐꯤꯛꯁꯟꯁꯦ ꯄꯥꯕ ꯃꯇꯝꯗ ꯑꯗꯨꯛꯀꯤ ꯃꯇꯤꯛ ꯒ꯭ꯌꯥꯟꯗꯣ ꯇꯥꯍꯜꯂꯕꯅꯤꯅ ꯑꯩꯈꯣꯏꯅ ꯈꯤꯇꯪ ꯄꯥꯕ ꯃꯇꯝꯗꯁꯨ ꯒ꯭ꯌꯥꯟ ꯇꯥꯔꯕꯅꯤꯅ ꯑꯩꯈꯣꯏꯅ ꯀꯔꯤꯒꯨꯝꯕ ꯑꯦꯅꯤ ꯂꯥꯏꯔꯤꯛ ꯑꯃ ꯏꯅꯤꯡꯕ ꯑꯣꯏꯔꯣ ꯑꯃ ꯑꯣꯏꯔꯣ ꯅꯟ ꯐꯤꯛꯁꯟꯗꯅ ꯏꯔꯕꯅꯤꯅ ꯍꯥꯏꯗꯤ ꯑꯗꯨꯛꯀꯤ ꯃꯇꯤꯛ ꯑꯈꯣꯏꯅ ꯏꯕꯗꯁꯨ ꯂꯥꯏꯍꯜꯂꯦ ꯒ꯭ꯌꯥꯟꯁꯨ ꯇꯥꯍꯜꯂꯦ ꯍꯥꯏꯔꯤꯕ ꯐꯤꯛꯁꯟꯗ ꯐꯤꯛꯁꯟꯁꯤꯒꯤ ꯏꯔꯤꯕ ꯅꯟ ꯐꯤꯛꯁꯟꯗ ꯏꯔꯤꯕ ꯃꯤꯑꯣꯏꯈꯩꯁꯦ ꯍꯥꯏꯗꯤ ꯃꯣꯏ ꯏꯔꯤꯕ ꯂꯥꯏꯔꯤꯛꯈꯩꯁꯦ ꯑꯗꯨꯛꯀꯤ ꯃꯇꯤꯛ ꯄꯥꯕꯁꯤꯗ ꯃꯣꯏꯒꯤ ꯏꯕꯁꯤꯅ ꯍꯦꯟꯅꯁꯨ ꯄꯥꯕꯁꯨ ꯅꯨꯡꯉꯥꯏ ꯍꯥꯏꯕꯗꯤ ꯑꯩꯈꯣꯏꯅ ꯈꯪꯗꯕ ꯃꯌꯥꯝ ꯑꯃ ꯂꯩꯔꯕꯁꯨ ꯅꯟ ꯐꯤꯛꯁꯟꯗ ꯏꯔꯕꯅꯤꯅ ꯍꯥꯏꯗꯤ ꯒ꯭ꯌꯥꯟꯁꯨ ꯇꯥꯍꯜꯂꯕꯅꯤꯅ ꯍꯥꯏꯗꯤ ꯃꯣꯏꯅ ꯏꯔꯤꯕ ꯅꯟ ꯐꯤꯛꯁꯟꯈꯩꯁꯦ ꯍꯥꯏꯗꯤ ꯑꯩꯉꯣꯟꯗꯗꯤ ꯍꯦꯟꯅ ꯄꯥꯕꯗ ꯍꯦꯟꯅ ꯅꯨꯡꯉꯥꯏꯕꯁꯨ ꯅꯨꯡꯉꯥꯏꯍꯜꯂꯤ ꯈꯨꯗꯣꯡꯆꯥꯕꯁꯨ ꯃꯣꯏꯅ ꯍꯦꯟꯅ ꯄꯤꯕꯁꯨ ꯑꯣꯏ